ꯑꯩꯅ ꯄꯨꯟꯁꯤꯒꯤ ꯄꯥꯟꯗꯝꯁꯦ ꯄꯨꯂꯤꯁ ꯑꯣꯐꯤꯁꯥꯔ ꯑꯣꯏꯕꯁꯦ ꯌꯥꯝ ꯄꯥꯝꯃꯦ ꯑꯩꯒꯤ ꯏꯃꯥ ꯕꯕꯥꯅꯁꯨ ꯄꯨꯂꯤꯁ ꯑꯣꯐꯤꯁꯥꯔ ꯑꯣꯏꯕꯁꯦ ꯌꯥꯝ ꯄꯥꯝꯃꯦ ꯑꯩ ꯑꯉꯥꯡ ꯑꯣꯏꯔꯤꯀꯥꯟꯗꯩꯁꯨ ꯌꯥꯝ ꯄꯥꯝꯖꯔꯛꯏ ꯑꯣꯏꯅꯤꯡꯅꯗꯤ ꯍꯥꯏꯗꯤ ꯍꯧꯖꯤꯛ ꯊꯣꯛꯂꯤꯕ ꯃꯅꯤꯄꯨꯔꯗ ꯂꯩꯔꯤꯕ ꯂꯣ ꯑꯦꯟ ꯑꯣꯔꯗꯔꯒꯤ ꯐꯤꯕꯝꯁꯦ ꯌꯥꯝꯅ ꯐꯠꯇ꯭ꯔꯦ ꯑꯗꯨꯅ ꯑꯩꯅ ꯄꯨꯂꯤꯁ ꯑꯣꯐꯤꯁꯥꯔꯁꯤ ꯑꯝꯇꯪ ꯑꯣꯏꯔꯗꯤ ꯏꯃꯥ ꯂꯩꯕꯥꯛꯀꯤꯗꯃꯛꯇ ꯈꯤꯇꯪꯗ ꯑꯣꯏꯁꯨ ꯑꯐꯕ ꯊꯕꯛ ꯇꯧꯔꯝꯒꯦꯅ ꯈꯜꯂꯦ